ꯍꯂꯣ ꯁꯤ ꯑꯩꯈꯣꯏ ꯁꯥꯔ ꯑꯣꯏꯕꯤꯔꯕ꯭ꯔꯣ ꯍꯟꯗꯛ ꯍꯟꯗꯛ ꯑꯩꯈꯣꯏ ꯁ꯭ꯀꯨꯜꯁꯤ ꯃꯇꯧ ꯀꯔꯝꯅ ꯐꯒꯠꯍꯟꯁꯤꯒꯦ ꯍꯥꯏꯕꯒꯤ ꯈꯣꯡꯊꯥꯡꯗ ꯑꯩꯈꯣꯏ ꯑꯣꯖꯥꯁꯤꯡꯁꯤ ꯄꯥꯎ ꯐꯥꯎꯅꯅꯕꯒꯤꯗꯃꯛꯇ ꯐꯣꯜ ꯇꯧꯖꯔꯛꯄꯅꯤ ꯑꯗꯨ ꯁꯥꯔ ꯈꯣꯏꯒꯤ ꯁ꯭ꯀꯨꯜꯒꯤ ꯐꯦꯁꯤꯂꯤꯇꯤꯁꯁꯤꯕꯨ ꯍꯧꯖꯤꯛ ꯑꯦꯗꯃꯤꯟꯁꯟ ꯇꯥꯏꯃꯤꯡ ꯌꯧꯔꯃꯤꯅ ꯑꯩꯈꯣꯏ ꯑꯦꯗꯃꯤꯁꯟꯒꯤ ꯐꯦꯁꯤꯂꯤꯇꯤꯁꯅ ꯀꯔꯤ ꯄꯤꯔꯤ ꯑꯗꯨꯒ ꯁ꯭ꯀꯨꯜꯒꯤ ꯐꯦꯁꯤꯂꯤꯇꯤꯒꯤ ꯃꯔꯝꯗ ꯍꯥꯏꯐꯦꯠꯇꯪ ꯍꯥꯏꯕꯤꯔꯛꯄ ꯌꯥꯒꯗ꯭ꯔꯣ

ꯑꯣ ꯑꯣ ꯁꯥꯔ ꯇꯥꯏ ꯍꯥꯏꯕꯤꯌꯨ ꯆꯞ ꯃꯥꯟꯅꯩ ꯍꯧꯖꯤꯛ ꯍꯧꯖꯤꯛ ꯑꯩꯈꯣꯏ ꯏꯔꯥꯡꯁꯤꯅ ꯃꯔꯝ ꯑꯣꯏꯔꯒ ꯁ꯭ꯀꯨꯜꯁꯤ ꯁꯨꯝ ꯁꯥꯇ꯭ꯔꯁꯤ ꯅꯣꯡꯃ ꯅꯣꯡꯃꯒꯤ ꯁ꯭ꯀꯨꯜ ꯀꯥꯕꯗ ꯁꯨꯝ ꯄ꯭ꯔꯣꯕ꯭ꯂꯦꯝ ꯑꯣꯏꯔꯛꯄ ꯁꯦꯂꯦꯕꯁ ꯀꯣꯕꯔ ꯇꯧꯕ ꯉꯝꯍꯧꯗꯕꯅ ꯑꯩꯈꯣꯏ ꯆꯨꯝꯅ ꯍꯧꯖꯤꯛ ꯃꯈꯥ ꯇꯥꯅ ꯂꯥꯛꯀꯗꯧꯔꯤꯕ ꯁꯦꯁꯟꯁꯤꯗꯁꯨ ꯑꯗꯨꯝ ꯄ꯭ꯔꯣꯕ꯭ꯂꯦꯝꯁꯤ ꯈꯔꯗꯤ ꯃꯥꯏꯌꯣꯛꯅꯒꯗ꯭ꯔꯥꯗꯤ ꯈꯜꯂꯤ ꯑꯗꯨꯅ ꯑꯩꯈꯣꯏ ꯑꯦꯛꯁꯇ꯭ꯔꯥ ꯀ꯭ꯂꯥꯁꯀꯨꯝꯕ ꯍꯥꯏꯕꯤꯌꯨ ꯁꯥꯔ

ꯑꯣ ꯍꯣꯏ ꯍꯣꯏ ꯁꯥꯔ ꯑꯣ ꯑꯗꯨꯃꯛꯅꯤ ꯁꯥꯔ ꯑꯣ ꯑꯗꯨꯃꯛꯅꯤ ꯑꯩꯈꯣꯏꯒꯤꯁꯨ ꯑꯩꯈꯣꯏꯒꯤ ꯁ꯭ꯀꯨꯜꯁꯤꯒꯤ ꯑꯣꯏꯅ ꯐꯒꯠꯍꯟꯅꯕꯩ ꯗꯃꯛꯇ ꯑꯗꯨꯝ ꯑꯦꯛꯁꯇ꯭ꯔꯥ ꯀ꯭ꯂꯥꯁ ꯈꯔ ꯂꯧꯔꯒ ꯍꯧꯖꯤꯛ ꯍꯥꯏꯗꯤ ꯏꯔꯥꯡꯁꯤꯒ ꯂꯩꯔꯤꯕ ꯃꯅꯤꯄꯨꯔꯒꯤ ꯁꯤꯁꯨꯌꯦꯁꯟꯁꯤꯅ ꯃꯔꯝ ꯑꯣꯏꯔꯒ ꯄ꯭ꯔꯣꯕ꯭ꯂꯦꯝ ꯈꯔ ꯂꯩꯕꯅꯤꯅ ꯒꯥꯔꯖꯤꯌꯥꯟꯁꯤꯡꯒꯤ ꯃꯕꯨꯁꯛꯁꯨ ꯄꯦꯟꯅꯕ ꯑꯉꯥꯡꯁꯤꯡꯗ ꯈ꯭ꯋꯥꯏꯗꯒꯤ ꯁꯨꯝ ꯃꯥꯡꯖꯤꯟ ꯊꯥꯅ ꯑꯁꯣꯠ ꯁꯣꯠꯇ ꯑꯅꯦꯝ ꯑꯋꯥꯡ ꯐꯨꯒꯠꯅꯕꯩꯗꯃꯛꯇ ꯑꯩꯈꯣꯏ ꯑꯦꯛꯁꯇ꯭ꯔꯥ ꯀ꯭ꯂꯥꯁ ꯂꯧꯒꯦ ꯍꯥꯏꯅ ꯈꯜꯂꯤ ꯑꯗꯨꯒ ꯌꯥꯔꯤꯕ ꯃꯈꯩ ꯁꯥꯇ꯭ꯔꯁꯤꯡꯁꯤ ꯁꯥꯇ꯭ꯔꯁꯤꯡꯁꯤꯗꯁꯨ ꯑꯩꯈꯣꯏ ꯀꯩꯅꯣ ꯄ꯭ꯔꯖꯥꯁꯤꯡꯅ ꯗꯤꯁꯇꯔꯕ ꯇꯧꯕꯤꯗꯕ ꯐꯖꯅ ꯃꯥꯏ ꯃꯥꯒꯤ ꯁꯥꯇ꯭ꯔꯥꯅꯤ ꯁꯥꯇ꯭ꯔꯥꯅꯤ ꯍꯥꯏꯕꯒꯤ ꯚꯦꯜ ꯅꯤ ꯈꯪꯉꯒꯗꯤ ꯁꯥꯇ꯭ꯔ ꯇꯣꯡꯏꯕꯅꯤꯅ ꯑꯗꯨꯝ ꯈꯪꯉꯦ ꯈꯪꯕ ꯄꯣꯠꯅꯤꯅ ꯃꯈꯣꯏꯕꯨ ꯊꯥꯗꯣꯛꯄꯤꯔꯛꯑꯒ ꯑꯗꯨꯝ ꯁ꯭ꯀꯨꯜꯁꯤꯗ ꯃꯔꯝ ꯆꯥꯅ ꯇꯦꯛꯇ ꯀꯥꯏꯗꯅ ꯇꯥꯏꯃꯤꯡ ꯆꯥꯅ ꯌꯧꯍꯟꯕꯤꯔꯛꯄ ꯑꯗꯨꯒ ꯑꯗꯨꯝ ꯃꯈꯣꯏꯗ ꯂꯥꯏꯔꯤꯛ ꯂꯥꯏꯁꯨ ꯄꯥꯕ ꯀꯥꯟꯗ ꯁ꯭ꯀꯨꯜ ꯀꯥꯔꯛꯄ ꯀꯥꯟꯗ ꯁ꯭ꯀꯨꯜ ꯀꯥꯕꯒꯤ ꯍꯦꯕꯤꯠꯁꯦ ꯑꯗꯨꯝ ꯍꯩꯅꯕꯤ ꯂꯩꯍꯟꯕ ꯑꯦ ꯍꯌꯦꯡ ꯕꯜ ꯂꯩ ꯑꯗꯨꯗꯤ ꯑꯩ ꯆꯠꯂꯔꯣꯏ ꯍꯥꯏꯕꯩ ꯋꯥꯈꯜꯗꯨ ꯂꯩꯍꯟꯕꯤꯗꯕ ꯑꯗꯨꯒ ꯄꯦꯔꯦꯟꯁꯤꯡ ꯃꯃꯥ ꯃꯄꯥꯁꯤꯡꯅꯁꯨ ꯈꯔ ꯑꯗꯨꯝ ꯐꯖꯅ ꯀꯤꯌꯥꯔ ꯂꯧꯕꯤꯔꯒ ꯑꯉꯥꯡꯁꯤꯡꯁꯤ ꯀꯔꯤꯗ ꯁꯣꯏꯔꯤ ꯀꯗꯥꯏꯗ ꯁꯣꯏꯔꯤ ꯑꯩ ꯁ꯭ꯀꯨꯜꯗ ꯇꯥꯛꯄ ꯍꯥꯏꯁꯤꯗꯤ ꯑꯗꯨꯝ ꯃꯌꯥꯝ ꯀꯩꯅꯣ ꯇꯧꯔꯒ ꯇꯥꯛꯂꯛꯄ ꯄꯣꯠꯅꯤꯅ ꯃꯥ ꯑꯅꯦꯝ ꯑꯋꯥꯡ ꯈꯤꯇꯪ ꯑꯣꯖꯥꯁꯤꯡꯅ ꯆꯦꯛ ꯇꯧꯕꯗ ꯋꯥꯠꯂꯝꯕ ꯌꯥꯏ ꯀꯩꯗꯧꯕ ꯌꯥꯏ ꯑꯗꯨꯕꯨ ꯃꯌꯨꯝꯗꯁꯨ ꯃꯃꯥ ꯃꯄꯥ ꯑꯣꯏꯕꯁꯤꯡꯅ ꯈꯔ ꯌꯦꯡꯕꯤꯔꯒ ꯑꯗꯨꯝ ꯑꯁꯣꯠ ꯁꯣꯠꯇꯁꯤ ꯁ꯭ꯀꯨꯜꯒ ꯑꯗꯨꯝ ꯇꯥꯟꯅꯔꯒ ꯍꯥꯏꯗꯤ ꯑꯗꯨꯝ ꯃꯇꯝ ꯄꯨꯝꯕꯗ ꯁ꯭ꯀꯨꯜꯒ ꯃꯔꯤ ꯂꯩꯅꯕ ꯍꯥꯏꯕ ꯇꯥꯔꯦ ꯑꯝꯇꯪꯗꯤ

ꯑꯥꯎ ꯍꯣꯏ ꯍꯣꯏ ꯍꯣꯏ ꯁꯥꯔ ꯎꯝ ꯍꯣꯏ ꯍꯣꯏ ꯁꯥꯔ

ꯑꯣ ꯑꯗꯨꯅꯦ ꯁꯥꯔ ꯑꯗꯨꯃꯛꯅꯦ ꯁꯥꯔ ꯑꯗꯨꯝ ꯑꯩꯈꯣꯏꯅ ꯈꯟꯕꯁꯨ ꯑꯩꯈꯣꯏ ꯁ꯭ꯀꯨꯜꯒꯤ ꯑꯣꯏꯅ ꯑꯗꯨꯒ ꯍꯟꯗꯛ ꯑꯩꯈꯣꯏ ꯂꯥꯛꯏꯕ ꯁꯦꯁꯟꯁꯤꯒꯤ ꯑꯣꯏꯅ ꯑꯩꯈꯣꯏꯒꯤ ꯑꯣꯏꯅꯗꯤ ꯇꯣꯉꯥꯟ ꯇꯣꯉꯥꯟꯕ ꯁ꯭ꯀꯨꯜꯒ ꯃꯥꯟꯅꯗꯕ ꯃꯑꯣꯡꯗ ꯐꯦꯁꯤꯂꯤꯇꯤꯁꯤ ꯈꯔ ꯄꯤꯒꯦꯅ ꯈꯜꯂꯦ ꯑꯩꯈꯣꯏ

ꯑꯥꯎ ꯑꯥꯎ ꯍꯣꯏ ꯍꯣꯏ ꯁꯥꯇ꯭ꯔꯗꯁꯨ ꯃꯁꯥꯅ ꯑꯗꯨꯝ ꯃꯁꯥꯁꯤ ꯑꯦꯛꯇꯤꯐ ꯑꯣꯏ ꯑꯩ ꯑꯦꯛꯇꯤꯐ ꯑꯣꯏ ꯍꯥꯏꯕ ꯈꯟꯖꯕꯩ ꯃꯑꯣꯡꯗ ꯁꯨꯝ ꯁꯥꯇ꯭ꯔꯗꯁꯨ ꯋꯥꯈꯜꯗꯣ ꯅꯨꯡꯉꯥꯏꯖꯅꯕ ꯑꯗꯨꯏ ꯋꯥꯈꯜꯂꯣꯟꯗꯣ ꯌꯥꯏ ꯍꯣꯏ ꯍꯣꯏ ꯁꯥꯔ ꯍꯣꯏ ꯍꯣꯏ ꯆꯨꯝꯃꯦ ꯑꯗꯣ ꯍꯣꯏ ꯍꯣꯏ ꯁꯥꯔ ꯍꯣꯏ ꯍꯣꯏ ꯐꯔꯦ ꯐꯔꯦ ꯐꯔꯦ ꯁꯥꯔ